ꯑꯩꯈꯣꯏꯒꯤ ꯃꯩꯇꯩꯒꯤ ꯂꯥꯏꯅꯤꯡꯒꯤ ꯃꯇꯨꯡ ꯏꯟꯅ ꯂꯥꯏ ꯍꯥꯔꯥꯎꯕ ꯍꯥꯏꯕ ꯀꯨꯝꯍꯩ ꯑꯁꯤꯅ ꯑꯩꯒꯤ ꯈꯨꯡꯒꯪꯁꯤꯗ ꯑꯩꯒꯤ ꯀꯝꯃꯤꯇꯤꯗ ꯂꯩꯕ ꯃꯤꯄꯨꯝ ꯈꯨꯗꯤꯡꯃꯛꯄꯨ ꯊꯣꯛꯂꯛꯇꯨꯅ ꯄꯥꯔꯁꯤꯄꯦꯠ ꯇꯧꯗꯨꯅ ꯁꯔꯨꯛ ꯌꯥꯗꯨꯅ ꯑꯩꯈꯣꯏ ꯃꯈꯩꯒꯤ ꯑꯁꯤ ꯑꯃꯒ ꯑꯃꯒ ꯄꯨꯟꯕꯒꯤ ꯈꯨꯗꯣꯡ ꯆꯥꯕ ꯄꯤ ꯃꯁꯤꯒꯤ ꯈꯨꯗꯣꯡ ꯆꯥꯕꯁꯤꯡꯁꯤꯒꯤ ꯃꯊꯛꯇ ꯍꯥꯏꯔꯤꯕ ꯂꯥꯏ ꯍꯔꯥꯎꯕ ꯍꯥꯏꯕ ꯀꯨꯝꯍꯩ ꯑꯁꯤꯅ ꯆꯤꯡꯗ ꯂꯩꯔꯤꯕ ꯈ꯭ꯔꯤꯁꯇꯥꯟ ꯆꯠꯈ꯭ꯔꯕ ꯏꯆꯤꯜ ꯏꯅꯥꯎꯁꯤꯡ ꯑꯁꯤꯕꯨ ꯂꯥꯏ ꯍꯥꯔꯥꯎꯕꯒꯤ ꯄꯥꯔꯠ ꯑꯃꯗ ꯌꯥꯎꯍꯜꯂꯗꯨꯅ ꯃꯈꯣꯏꯕꯨ ꯅꯧꯍꯧꯅꯅ ꯅꯤꯡꯁꯤꯡꯍꯜꯂꯤ ꯑꯁꯨꯝꯅ ꯑꯩꯈꯣꯏꯒꯤ ꯂꯥꯏ ꯍꯥꯔꯥꯎꯕ ꯑꯁꯤꯅ ꯑꯇꯣꯞꯄ ꯀꯝꯃꯤꯇꯤ ꯑꯃꯕꯨꯁꯨ ꯑꯩꯈꯣꯏꯒꯤ ꯂꯥꯏ ꯍꯥꯔꯥꯎꯕ ꯍꯥꯏꯕ ꯀꯨꯝꯍꯩ ꯑꯁꯤꯗ ꯃꯈꯣꯏꯕꯨ ꯁꯛꯇꯨꯅ ꯁꯣꯟꯗꯨꯅ ꯁꯩꯊꯥꯗꯨꯅ ꯃꯈꯣꯏꯕꯨꯁꯨ ꯀꯧꯁꯤꯟꯕ ꯄꯨꯟꯅ ꯂꯥꯏ ꯍꯥꯔꯥꯎꯕꯁꯤꯕꯨ ꯄꯥꯡꯊꯣꯛꯃꯤꯟꯅꯕ ꯅꯨꯡꯁꯤ ꯆꯥꯟꯅꯕ ꯄꯥꯎꯖꯦꯜ ꯑꯁꯤꯅ ꯄꯤ ꯑꯗꯨꯒ ꯑꯩꯈꯣꯏꯒꯤ ꯑꯅꯤꯁꯨꯕꯗ ꯃꯩꯇꯩ ꯗꯔꯃꯥꯒꯤ ꯑꯣꯏꯕ ꯀꯨꯝꯍꯩ ꯑꯃꯗ ꯍꯥꯏꯔꯒꯗꯤ ꯆꯩꯔꯥꯎꯕ ꯆꯩꯔꯥꯎꯕ ꯍꯥꯏꯕꯁꯤꯅ ꯃꯤꯄꯨꯝ ꯈꯨꯗꯤꯡꯃꯛꯄꯨ ꯂꯥꯏꯔꯕ ꯏꯅꯥꯛ ꯈꯨꯟꯕ ꯊꯤꯗꯅ ꯃꯤꯄꯨꯝ ꯈꯨꯗꯤꯡꯃꯛꯄꯨ ꯑꯩꯈꯣꯏ ꯑꯩꯈꯣꯏꯒꯤ ꯉꯝꯖꯕ ꯄꯨꯊꯣꯛꯇꯨꯅ ꯏꯁꯣꯔꯗ ꯀꯠꯇꯨꯅ ꯊꯧꯅꯤꯗꯨꯅ ꯑꯩꯈꯣꯏ ꯃꯈꯩꯁꯤ ꯄꯨꯂꯞ ꯍꯥꯔꯥꯎꯃꯤꯟꯅꯕꯒꯤ ꯃꯤꯀꯨꯞ ꯑꯃꯁꯨ ꯄꯤ